ꯍꯣꯏ ꯑꯩꯁꯩ ꯏꯁꯩ ꯇꯥꯕ ꯄꯥꯝꯃꯦ ꯑꯗꯣ ꯃꯅꯤꯄꯨꯔꯤ ꯏꯁꯩ ꯑꯗꯨꯒ ꯏꯪꯂꯤꯁ ꯏꯁꯩ ꯍꯤꯟꯗꯤ ꯏꯁꯩ ꯂꯣꯏꯅ ꯇꯥꯕ ꯄꯥꯝꯃꯦ ꯑꯗꯨꯗ ꯑꯩꯅ ꯌꯥꯝꯅ ꯇꯥꯕ ꯅꯨꯡꯉꯥꯏꯖꯔꯤꯁꯦ ꯃꯅꯤꯄꯨꯔꯤ ꯏꯁꯩꯅ ꯅꯨꯡꯉꯥꯏꯖꯩ ꯀꯩꯒꯤꯅꯣ ꯍꯥꯏꯔꯀꯥꯟꯗ ꯑꯩꯈꯣꯏ ꯃꯅꯤꯄꯨꯔ ꯏꯁꯩꯁꯤꯅ ꯅꯥꯠꯀꯤ ꯏꯁꯩꯁꯨ ꯑꯣꯏꯕꯅꯤꯅ ꯃꯅꯤꯄꯨꯔ ꯏꯁꯩꯁꯤꯅ ꯇꯥꯕ ꯍꯦꯟꯅ ꯅꯨꯡꯉꯥꯏꯖꯩ ꯑꯗꯨꯕꯨ ꯍꯣꯏ ꯑꯇꯩ ꯏꯁꯩ ꯇꯥꯕꯁꯤꯅ ꯑꯩ ꯄꯤꯛꯂꯤꯉꯩ ꯃꯇꯝꯗꯒꯤꯁꯨ ꯌꯥꯝꯅ ꯁꯨꯝ ꯄꯥꯝꯖꯔꯛꯑꯦ ꯑꯗꯨꯅ ꯍꯧꯖꯤꯛꯁꯨ ꯁꯨꯝ ꯇꯥꯖꯔꯤ ꯇꯨꯡꯗꯁꯨ ꯇꯥꯖꯈꯤꯅꯤ ꯏꯁꯩ ꯇꯥꯕꯁꯤꯅ ꯋꯥꯈꯜ ꯋꯥꯔꯕ ꯃꯇꯝꯗ ꯏꯁꯥꯕꯨ ꯄꯣꯊꯥꯍꯜꯂꯤ ꯑꯋꯥꯕꯗꯒꯤ ꯉꯥꯛꯇꯪ ꯑꯣꯏꯁꯨ ꯀꯥꯎꯊꯣꯛꯄ ꯉꯝꯃꯤ ꯑꯗꯨꯒ ꯏꯁꯩꯁꯤꯅ ꯑꯋꯥꯕ ꯃꯤꯑꯣꯏꯁꯤꯡꯗꯁꯨ ꯄꯣꯊꯥꯍꯟꯕ ꯉꯝꯃꯤ ꯃꯔꯝ ꯑꯗꯨꯅ ꯏꯁꯩꯁꯦ ꯑꯩꯒꯤ ꯑꯣꯏꯅꯗꯤ ꯌꯥꯝꯅ ꯄꯥꯝꯖꯕ ꯍꯥꯏꯕꯗꯣ ꯑꯣꯏꯔꯦ ꯑꯗꯨꯒ ꯏꯪꯂꯤꯁ ꯁꯣꯡꯁꯨ ꯑꯩꯅ ꯃꯔꯛ ꯃꯔꯛꯇ ꯇꯥꯖꯩ ꯀꯩꯒꯤꯅꯣ ꯍꯥꯏꯀꯥꯟꯗ ꯏꯪꯂꯤꯁ ꯁꯣꯡ ꯇꯥꯕꯁꯤꯅ ꯑꯩꯈꯣꯏꯅ ꯏꯪꯂꯤꯁ ꯈꯤꯇꯪ ꯑꯣꯏꯁꯨ ꯈꯪꯕ ꯉꯝꯅꯕ ꯍꯥꯟꯅ ꯈꯪꯂꯝꯃꯒꯁꯨ ꯃꯗꯨꯗꯒꯤ ꯍꯦꯟꯅ ꯈꯪꯕ ꯉꯝꯅꯕ ꯑꯩꯒꯤ ꯋꯥꯈꯜꯗ ꯈꯟꯖꯕꯗꯒꯤ ꯏꯪꯂꯤꯁ ꯏꯁꯩꯁꯨ ꯁꯨꯝ ꯇꯥꯖꯩ ꯍꯣꯏ ꯑꯗꯨꯒ ꯑꯃꯨꯛꯁꯨ ꯍꯤꯟꯗꯤ ꯁꯣꯡꯁꯤꯡꯁꯨ ꯑꯗꯨꯃꯛ ꯇꯥꯖꯩ ꯍꯤꯟꯗꯤ ꯁꯣꯡ ꯇꯥꯕꯁꯤꯅ ꯏꯁꯥꯗ ꯍꯤꯟꯗꯤ ꯂꯣꯟꯁꯦ ꯍꯦꯟꯅ ꯁꯦꯡꯅ ꯉꯥꯡꯕ ꯉꯝꯅꯕ ꯑꯗꯨꯒ ꯑꯇꯣꯞꯄꯒ ꯋꯥ ꯍꯥꯏꯅꯕꯗꯁꯨ ꯉꯝꯅꯕ ꯑꯩꯒꯤ ꯋꯥꯈꯜꯗ ꯈꯟꯖꯕꯗꯒꯤ ꯍꯤꯟꯗꯤ ꯏꯁꯩꯁꯨ ꯑꯗꯨꯃꯛ ꯇꯥꯖꯩ ꯃꯔꯝ ꯑꯗꯨꯅ ꯑꯩꯒꯤ ꯑꯣꯏꯅꯗꯤ ꯏꯁꯩꯁꯤ ꯊꯃꯣꯏ ꯁꯦꯡꯅ ꯄꯥꯝꯖꯩ ꯑꯗꯨꯅ ꯏꯁꯩ ꯇꯥꯕꯁꯤꯅ ꯑꯋꯥꯕ ꯋꯥꯈꯜ ꯋꯥꯔꯛꯄ ꯃꯇꯝꯗ ꯇꯥꯔꯒ ꯏꯁꯩ ꯇꯥꯔꯒ ꯏꯁꯥꯒꯤ ꯑꯋꯥꯕ ꯄꯣꯊꯥꯕ ꯉꯝꯃꯤ ꯑꯗꯨꯅ ꯑꯩ ꯏꯁꯩꯁꯤꯗꯤ ꯁꯨꯝ ꯇꯥꯖꯅꯤꯡꯉꯤ